ꯑꯍꯟꯁꯤꯡꯅ ꯃꯣꯏꯒꯤ ꯃꯁꯥꯒꯤ ꯁꯣꯛꯇꯅꯕ ꯈꯨꯋꯨ ꯀꯔꯤ ꯀꯔꯥ ꯑꯗꯒꯤ ꯃꯁꯥꯁꯤꯡ ꯑꯗꯨ ꯁꯣꯛꯇꯅꯕ ꯃꯁꯥꯟꯅ ꯑꯍꯟꯁꯤꯡꯅ ꯁꯥꯟꯅꯔꯤꯕ ꯇꯦꯁ ꯑꯗꯨꯒꯨꯝꯕ ꯑꯗꯒꯤ ꯏꯟꯗꯣꯔ ꯒꯦꯝ ꯑꯗꯒꯤ ꯇꯦꯅꯤꯁ ꯕꯦꯠꯃꯤꯟꯇꯟ ꯑꯁꯤꯅ ꯃꯣꯏꯗ ꯌꯥꯝꯅ ꯁꯣꯛꯍꯟꯗꯅ ꯑꯣꯏꯍꯜꯂꯤ ꯁꯣꯛꯍꯟꯗꯕ ꯑꯣꯏꯍꯜꯂꯤ ꯏꯟꯗꯣꯔ ꯒꯦꯝꯁꯤꯅ ꯑꯗꯒꯤ ꯑꯍꯟꯁꯤꯡꯅ ꯐꯨꯠꯕꯣꯜ ꯀꯔꯤ ꯀꯔꯥ ꯀꯥꯎꯕꯗꯤ ꯌꯥꯔꯣꯏ ꯑꯗꯨꯅ ꯑꯍꯟꯁꯤꯡꯅ ꯃꯣꯏꯒꯤ ꯉꯥꯛꯊꯣꯛꯆꯅꯕ ꯁꯥꯖꯦꯜꯒꯤ ꯑꯣꯏꯕ ꯑꯗꯒꯤ ꯋꯥꯛꯀꯤꯡ ꯑꯌꯨꯛꯇ ꯋꯥꯛꯀꯤꯡ ꯆꯦꯟꯕ ꯑꯗꯒꯤ ꯋꯥꯛꯀꯤꯡ ꯆꯠꯄ ꯑꯗꯒꯤ ꯃꯁꯥꯒꯤ ꯀꯥꯟꯅꯒꯗꯧꯕ ꯆꯤꯟꯖꯥꯛ ꯆꯥꯕ ꯑꯗꯒꯤ ꯑꯍꯟꯁꯤꯡ ꯃꯣꯏꯒꯤ ꯃꯁꯥꯒꯤ ꯉꯥꯛꯊꯣꯛꯆꯅꯕ ꯁꯥꯖꯦꯜ ꯑꯗꯨꯒꯨꯝꯕꯁꯤꯡ ꯃꯣꯏꯅ ꯁꯥꯟꯅꯩ ꯑꯍꯟꯁꯤꯡ ꯑꯁꯤ ꯃꯣꯏꯅ ꯃꯁꯥꯒꯤ ꯉꯥꯛꯊꯣꯛꯆꯅꯕ ꯁꯥꯖꯦꯜ ꯁꯥꯟꯅꯕꯗ

ꯁꯥꯖꯦꯜꯒꯤ ꯑꯣꯏꯕ ꯍꯛꯆꯥꯡ ꯁꯥꯖꯦꯜꯒꯤ ꯑꯣꯏꯕ ꯁꯥꯟꯅꯕ ꯋꯥꯕꯅ ꯋꯥꯕꯅ ꯌꯥꯝꯕ ꯑꯣꯏꯗꯕ ꯋꯥꯕꯅ ꯌꯥꯝꯕ ꯑꯣꯏꯗꯕ ꯍꯥꯏꯗꯤ ꯃꯣꯏꯒꯤ ꯀꯨꯏꯅ ꯀꯨꯏꯅ ꯄꯨꯟꯁꯤ ꯁꯥꯡꯅꯕ ꯑꯗꯨꯒꯨꯝꯕ ꯀꯨꯏꯅ ꯄꯨꯟꯁꯤ ꯁꯥꯡꯅꯕ ꯑꯗꯒꯤ ꯃꯤ ꯉꯥꯛꯊꯣꯛꯆꯅꯕ ꯑꯗꯨꯒꯨꯝꯕ ꯁꯥꯖꯦꯜ ꯑꯗꯨ ꯁꯥꯟꯅꯩ ꯑꯩꯒꯤ ꯌꯨꯝꯗꯁꯨ ꯏꯄꯨ ꯑꯃ ꯂꯩ ꯃꯥꯁꯨ ꯑꯌꯨꯛꯇ ꯑꯗꯒꯤ ꯅꯨꯡꯊꯤꯟ ꯅꯨꯃꯤꯗꯥꯡ ꯋꯥꯏꯔꯝꯗ ꯋꯥꯛꯀꯤꯡ ꯑꯗꯨꯝ ꯆꯠꯂꯤ ꯑꯗꯨꯝ ꯃꯁꯥꯒꯤ ꯉꯥꯛꯊꯣꯛꯆꯅꯕ ꯑꯗꯒꯤ ꯑꯍꯟꯁꯤꯡꯁꯤꯅ ꯏꯁꯥ ꯈꯔ ꯁꯣꯜꯂꯒꯅ ꯃꯣꯏꯅ ꯍꯥꯏꯗꯤ ꯑꯌꯥꯛꯄ ꯆꯤꯟꯖꯥꯛ ꯀꯔꯤ ꯉꯥ ꯀꯔꯤ ꯀꯔꯥ ꯊꯣꯡꯕ ꯑꯗꯨ ꯄꯤꯖꯕ ꯌꯥꯕ ꯅꯠꯇꯦ ꯃꯣꯏꯗꯤ ꯆꯝꯐꯨꯠ ꯑꯗꯒꯤ ꯀꯨꯏꯅ ꯄꯨꯟꯁꯤꯒꯦ ꯍꯥꯏꯔꯒꯅ ꯃꯣꯏꯗꯤ ꯆꯝꯐꯨꯠ ꯑꯗꯒꯤ ꯀꯔꯤ ꯍꯥꯏꯗꯤ ꯆꯝꯂꯕ ꯄꯣꯠ ꯆꯤꯟꯖꯥꯛ ꯆꯝꯂꯕ ꯆꯤꯟꯖꯥꯛ ꯑꯗꯒꯤ ꯑꯗꯨꯝ ꯄꯤꯖꯔꯒ ꯑꯗꯨꯝ ꯄꯨꯟꯁꯤ ꯅꯨꯡꯁꯥꯡꯕ ꯑꯣꯏꯍꯟꯅꯕ ꯗꯔꯀꯥꯔ ꯇꯥꯏ ꯑꯍꯟꯁꯤꯡ ꯑꯁꯤꯅ ꯃꯣꯏꯒꯤ ꯉꯥꯛꯊꯣꯛꯆꯅꯕ ꯆꯤꯟꯖꯥꯛ ꯆꯥꯗꯅ ꯃꯣꯏ ꯑꯗꯨꯝ ꯃꯁꯥꯅ ꯑꯗꯨꯝ ꯉꯥꯛꯊꯣꯛꯆꯕ ꯑꯗꯨꯝ ꯉꯥꯛꯊꯣꯛꯆꯕ ꯑꯗꯨꯝ ꯌꯥꯎꯏ ꯑꯗꯨꯒ ꯏꯃꯨꯡꯒꯤ ꯏꯃꯨꯡꯒꯤ ꯃꯤꯒꯩꯅ ꯉꯥꯛꯊꯣꯛꯄꯤꯕ ꯑꯗꯒꯤ ꯏꯃꯨꯡꯒꯤ ꯃꯤꯉꯩꯅ ꯁꯦꯕꯥ ꯇꯧꯕꯤꯕ ꯑꯗꯒꯤ ꯃꯣꯏ ꯄꯨꯟꯁꯤ ꯅꯨꯡꯁꯥꯡꯅꯕ ꯁꯦꯕꯥ ꯇꯧꯕꯤꯕ ꯌꯥꯎꯏ ꯑꯗꯨꯒ ꯃꯣꯏ ꯃꯁꯥꯒꯤ ꯉꯥꯛꯊꯣꯛꯆꯕ ꯍꯛꯆꯥꯡ ꯁꯥꯖꯦꯜ ꯑꯗꯨ ꯇꯧꯏ ꯑꯗꯒꯤ ꯃꯣꯏꯅ ꯏꯟꯗꯣꯔ ꯒꯦꯝ ꯁꯥꯟꯅꯔꯒꯅ ꯇꯦꯅꯤꯁꯀꯨꯝꯕ ꯇꯦꯅꯤꯁ ꯍꯥꯏꯕꯁꯤꯗꯤ ꯈꯨꯠ ꯈꯛꯇꯅ ꯁꯥꯟꯅꯗꯧꯅꯤ ꯍꯥꯏꯕꯗꯤ ꯑꯗꯨꯅ ꯍꯛꯆꯥꯡ ꯌꯥꯝ ꯀꯟꯅ ꯂꯦꯡꯉꯣꯏꯗꯕ ꯍꯥꯏꯗꯤ ꯌꯥꯝ ꯁꯣꯛꯑꯣꯏꯗꯕ ꯌꯥꯝ ꯁꯣꯛꯑꯣꯏꯗꯕ ꯈꯨꯁꯥꯟꯅ ꯑꯗꯨ ꯁꯥꯟꯅꯍꯜꯂꯒ ꯃꯣꯏꯕꯨ ꯉꯥꯛꯊꯣꯛꯄꯅ ꯃꯔꯨ ꯑꯣꯏꯍꯜꯂꯤ ꯑꯍꯟꯁꯤꯡꯅ ꯃꯁꯥꯒꯤ ꯉꯥꯛꯊꯣꯛꯆꯅꯕ ꯁꯥꯖꯦꯟ ꯑꯁꯤ ꯏꯟꯗꯣꯔ ꯒꯦꯝ ꯏꯟꯗꯣꯔ ꯒꯦꯝꯅ ꯑꯌꯥꯝꯕ ꯑꯣꯏ ꯋꯥꯛꯀꯤꯡ ꯑꯌꯨꯛꯇ ꯋꯥꯛꯀꯤꯡ ꯆꯠꯄ ꯑꯗꯒꯤ ꯀꯩꯅꯣ ꯋꯥꯛꯀꯤꯡ ꯆꯠꯄ ꯃꯔꯨ ꯑꯣꯏꯕ ꯑꯗꯨꯒꯨꯝꯕ ꯈꯨꯁꯥꯟꯅ ꯑꯗꯨ ꯁꯥꯟꯅꯍꯜꯂꯒ ꯑꯍꯟꯁꯤꯡ ꯑꯁꯤ ꯉꯥꯛꯊꯣꯛꯄꯅ ꯃꯔꯨ ꯑꯣꯏꯍꯜꯂꯤ